ꯑꯦꯜ ꯄꯤ ꯖꯤ ꯍꯥꯏꯕꯁꯤ ꯂꯤꯀ꯭ꯋꯤꯐꯥꯏꯠ ꯄꯦꯇ꯭ꯔꯣꯂꯤꯌꯝ ꯒ꯭ꯌꯥꯁ ꯍꯥꯏꯕꯅꯦꯕ ꯃꯁꯤꯒꯤ ꯑꯩꯈꯣꯏꯅ ꯁꯦꯞꯇꯤ ꯄ꯭ꯔꯤꯀꯣꯁꯦꯁꯟꯁꯤ ꯀꯃꯥꯏꯅ ꯁꯤꯖꯤꯟꯅꯒꯅꯤ ꯍꯥꯏꯕ ꯃꯇꯝꯗ ꯑꯩꯈꯣꯏꯅ ꯅꯣꯡ ꯅꯣꯡꯂꯩ ꯅꯨꯡꯁꯤꯠ ꯁꯤꯠꯄ ꯅꯨꯡꯁꯤꯠ ꯁꯤꯠꯄ ꯃꯇꯝꯗ ꯑꯩꯈꯣꯏꯅ ꯁꯤꯖꯤꯟꯅꯔꯣꯏꯗꯕ ꯑꯗꯒꯤ ꯃꯔꯝ ꯆꯥꯅ ꯚꯦꯟꯇꯤꯂꯦꯁꯟ ꯂꯩꯇꯕ ꯑꯗꯒꯤ ꯑꯩꯈꯣꯏꯒꯤ ꯃꯅꯨꯡꯗ ꯏꯟꯗꯣꯔꯒꯨꯝꯕꯗ ꯑꯩꯈꯣꯏꯅ ꯁꯤꯖꯤꯟꯅꯔꯣꯏꯗꯕ ꯑꯗꯒꯤ ꯃꯥꯒꯤ ꯃꯥꯒꯤ ꯃꯦꯅꯤꯐꯤꯆꯔꯤꯡ ꯏꯟꯇ꯭ꯔꯛꯁꯟꯁꯦ ꯑꯩꯈꯣꯏꯅ ꯃꯔꯝ ꯆꯥꯅ ꯄꯥꯕꯤꯕ ꯍꯥꯏ ꯇꯥꯔꯦ ꯑꯗꯒꯤ ꯁꯤꯂꯤꯟꯗꯔꯁꯦ ꯑꯩꯈꯣꯏꯅ ꯏꯪꯅ ꯊꯝꯕ ꯑꯗꯒꯤ ꯃꯩ ꯃꯩꯗꯒꯤ ꯏꯁꯄꯥꯛ ꯀꯨꯝꯕꯗꯒꯤ ꯃꯩꯁꯥꯗꯒꯤ ꯑꯩꯈꯣꯏꯅ ꯂꯥꯞꯊꯣꯛꯅ ꯊꯝꯕ ꯑꯗꯒꯤ ꯅꯨꯃꯤꯠ ꯀꯤ ꯃꯉꯥꯜꯗꯒꯤ ꯑꯩꯈꯣꯏꯅ ꯁꯟ ꯂꯥꯏꯠꯇꯒꯤ ꯌꯥꯝꯅ ꯂꯥꯞꯅ ꯊꯝꯕ ꯍꯥꯏ ꯇꯥꯔꯦ ꯑꯩꯈꯣꯏꯅ ꯒ꯭ꯌꯥꯁꯀꯤ ꯁꯤꯂꯤꯟꯗꯔꯁꯦ ꯑꯩꯈꯣꯏꯅ ꯁꯤꯖꯤꯟꯅꯕ ꯁꯤꯖꯤꯟꯅꯗ꯭ꯔꯒꯗꯤ ꯑꯩꯈꯣꯏꯅ ꯁꯤꯂꯤꯟꯗꯔꯒꯤ ꯏꯁꯇꯣꯛꯇꯣ ꯑꯩꯈꯣꯏꯅ ꯂꯩꯊꯔꯝꯕ ꯇꯥꯏ ꯑꯩꯈꯣꯏꯅ ꯃꯅꯥꯛ ꯅꯛꯄꯗ ꯁꯤꯂꯤꯟꯗꯔꯒꯤ ꯃꯅꯥꯛ ꯅꯛꯄꯗ ꯑꯩꯈꯣꯏꯅ ꯃꯩ ꯐ꯭ꯂꯦꯝꯒꯨꯝꯕ ꯃꯩ ꯊꯥꯕ ꯈꯣꯠꯄꯁꯦ ꯇꯧꯔꯣꯏꯗꯕꯅꯤ ꯑꯗꯒꯤ ꯑꯩꯈꯣꯏꯅ ꯃꯔꯝ ꯆꯥꯅ ꯚꯦꯟꯇꯤꯂꯦꯁꯟ ꯚꯦꯟꯇꯤꯂꯦꯁꯟ ꯄꯤꯕ ꯑꯩꯈꯣꯏ ꯄꯤꯕ ꯐꯪꯍꯟꯕ ꯇꯥꯏ ꯑꯩꯈꯣꯏꯅ ꯁꯤꯂꯤꯟꯗꯔꯁꯤ ꯀꯩꯒꯨꯝꯕ ꯑꯩꯈꯣꯏꯅ ꯂꯤꯛ ꯑꯣꯏꯔꯦ ꯈꯟꯕ ꯑꯣꯏꯕ ꯇꯥꯔꯒꯗꯤ ꯑꯩꯈꯣꯏꯅ ꯀꯔꯤ ꯏꯁꯤꯡ ꯐꯤ ꯐꯤ ꯐꯤ ꯑꯃꯗ ꯏꯁꯤꯡ ꯆꯣꯠꯂꯒ ꯑꯩꯈꯣꯏꯅ ꯈꯨꯗꯛꯇꯨꯗ ꯐꯠ ꯑꯅ ꯁꯤꯂꯤꯟꯗꯔꯗꯨ ꯑꯩꯈꯣꯏꯅ ꯀꯣꯏꯁꯜꯂꯒ ꯂꯤꯛ ꯑꯣꯏꯍꯟꯗꯕ ꯌꯥꯏ ꯑꯗꯒꯤ ꯁꯤꯂꯤꯟꯗꯔ ꯑꯃ ꯑꯩꯈꯣꯏꯅ ꯇꯣꯏꯅ ꯒ꯭ꯌꯥꯁꯀꯤ ꯏꯁꯇꯣꯛꯁꯤ ꯂꯤꯛ ꯑꯣꯏꯕ꯭ꯔꯥ ꯑꯣꯏꯗꯕ꯭ꯔꯥꯅ ꯑꯩꯈꯣꯏꯅ ꯔꯤꯒꯨꯂꯔꯂꯤ ꯆꯦꯛ ꯇꯧꯕ ꯗꯔꯀꯥꯔ ꯑꯣꯏ ꯁꯤꯂꯤꯟꯗꯔꯒꯤ ꯏꯁꯇꯣꯛꯇꯨꯁꯨ ꯑꯃꯨꯛ ꯌꯥꯔꯤꯕ꯭ꯔꯥ ꯌꯥꯗꯕ꯭ꯔꯥ ꯃꯥꯒꯤ ꯄꯥꯏꯞꯁꯤꯡꯗꯨꯁꯨ ꯑꯩꯈꯣꯏꯅ ꯃꯔꯝ ꯆꯥꯅ ꯌꯦꯡꯕꯗ ꯑꯃ ꯃꯊꯧ ꯇꯥꯏ ꯑꯗꯒꯤ ꯑꯩꯈꯣꯏꯅ ꯁꯤꯂꯤꯟꯗꯔ ꯁꯤꯖꯤꯟꯅꯕ ꯃꯇꯝꯗ ꯁꯤꯖꯤꯟꯅꯗ꯭ꯔꯦ ꯁꯤꯖꯤꯟꯅꯗ꯭ꯔꯦ ꯁꯤꯖꯤꯟꯅꯗꯕ ꯃꯇꯝꯗ ꯑꯩꯈꯣꯏꯅ ꯒ꯭ꯌꯥꯁꯀꯤ ꯏꯁꯇꯣꯛꯁꯦ ꯑꯩꯈꯣꯏꯅ ꯃꯨꯠꯊꯠꯂꯝꯕ ꯇꯥꯏ ꯑꯩꯈꯣꯏꯒꯤ ꯁꯤꯂꯤꯟꯗꯔꯒꯤ ꯏꯁꯇꯣꯛꯇꯨꯁꯨ ꯑꯩꯈꯣꯏꯅ ꯃꯨꯠꯊꯠꯂꯝꯕ ꯇꯥꯏ ꯑꯩꯈꯣꯏꯅ ꯑꯟꯅꯦꯁꯁꯔꯤꯗ ꯒ꯭ꯌꯥꯁ ꯄꯪꯊꯥꯗ ꯊꯥꯔꯣꯏꯗꯕꯅꯤ ꯃꯁꯤꯅ ꯃꯩꯍꯧ ꯂꯥꯡꯄꯣꯛꯁꯤꯡꯗꯒꯤ ꯑꯃꯥꯡ ꯑꯇꯥ ꯌꯥꯝꯅ ꯊꯣꯛꯍꯜꯂꯛꯀꯅꯤ ꯃꯁꯤꯅꯤ ꯂꯤꯀ꯭ꯋꯤꯐꯥꯏꯠ ꯄꯦꯇ꯭ꯔꯣꯂꯤꯌꯝ ꯒ꯭ꯌꯥꯁꯦꯁꯀꯤ ꯁꯦꯞꯇꯤ ꯄ꯭ꯔꯤꯀꯣꯁꯦꯁꯟ ꯍꯥꯏꯁꯦ